ꯑꯩꯅ ꯈ꯭ꯋꯥꯏꯗꯒꯤ ꯄꯥꯝꯖꯕ ꯂꯥꯏꯔꯤꯛ ꯑꯗꯨꯗꯤ ꯂꯕ ꯑꯦꯀ꯭ꯔꯣꯁ ꯗ ꯁꯣꯜ ꯗꯦꯖꯥꯔꯠꯅꯦ ꯂꯥꯏꯔꯤꯛ ꯑꯗꯨꯒꯤ ꯃꯔꯝꯗ ꯈꯔ ꯍꯥꯏꯔꯕꯗ ꯋꯥꯔꯤ ꯑꯗꯨꯗ

ꯑꯩꯈꯣꯏꯅ ꯇ꯭ꯔꯨ ꯂꯕꯀꯤ ꯃꯤꯅꯤꯡ ꯐꯖꯅ ꯐꯣꯡꯗꯣꯛꯑꯦ ꯅꯨꯡꯁꯤꯅꯕꯗ ꯀꯥꯁ ꯀꯂꯔ ꯑꯗꯒꯤ ꯔꯤꯂꯤꯖꯟ ꯍꯥꯏꯕ ꯀꯩꯝꯇ ꯈꯥꯏꯗꯣꯛꯅꯗꯕ ꯈꯦꯠꯅꯕ ꯊꯝꯗꯕ ꯑꯁꯦꯡꯕ ꯅꯨꯡꯁꯤꯕꯗꯤ ꯃꯇꯝ ꯄꯨꯝꯅꯃꯛꯇ ꯆꯞ ꯃꯥꯟꯅꯅ ꯈꯟꯕ ꯑꯃꯗꯤ ꯃꯈꯣꯏ ꯑꯅꯤꯅ ꯍꯣꯠꯅꯖꯃꯟ ꯑꯗꯨꯅ ꯃꯥꯏ ꯄꯥꯛꯅ ꯊꯨꯡꯅꯈꯤꯕ ꯑꯗꯨꯒꯤ ꯂꯥꯏꯔꯤꯛ ꯑꯗꯨ ꯌꯥꯝꯅ ꯄꯥꯝꯖꯩ ꯋꯥꯔꯤ ꯑꯗꯨꯁꯨ ꯌꯥꯝꯅ ꯄꯥꯝ